ꯑꯩꯍꯥꯛꯅ ꯅꯨꯃꯤꯠ ꯌꯥꯝꯅ ꯃꯄꯥꯟꯗ ꯆꯠꯊꯣꯛꯄ ꯇꯥꯔꯕꯗꯤ ꯑꯩꯒꯤ ꯌꯨꯝꯗ ꯍꯧꯔꯤꯕ ꯄꯥꯝꯕꯤ ꯑꯃꯗꯤ ꯃꯅꯥ ꯃꯁꯤꯡ ꯑꯁꯦ ꯑꯍꯥꯡꯕ ꯕꯣꯇꯜ ꯑꯃ ꯂꯧꯔꯒ ꯕꯣꯇꯜ ꯑꯗꯨꯕꯨ ꯃꯈꯨꯟ ꯃꯆꯥ ꯑꯃ ꯍꯨꯠꯂꯒ ꯃꯗꯨꯗꯒꯤ ꯏꯁꯤꯡ ꯇꯞꯅ ꯇꯞꯅ ꯇꯥꯍꯜꯂꯛꯂꯒ ꯍꯨꯠꯂꯤꯕ ꯃꯈꯨꯟ ꯑꯗꯨ ꯑꯄꯤꯛꯄ ꯑꯣꯏꯕꯅ ꯏꯁꯤꯡ ꯑꯗꯨ ꯄꯤꯛꯅ ꯇꯥꯔꯛꯏ ꯑꯗꯨꯒ ꯂꯩꯕꯥꯛ

ꯂꯩꯕꯥꯛ ꯑꯗꯨꯗ ꯏꯁꯤꯡꯗꯣ ꯃꯔꯥꯡ ꯀꯥꯏꯅ ꯐꯪꯂꯕꯅꯤꯅ ꯂꯩꯕꯥꯛ ꯑꯗꯣ ꯃꯇꯝ ꯆꯨꯞꯄꯗ ꯆꯣꯠꯂꯒ ꯂꯩꯅꯕꯒꯤꯗꯃꯛ ꯏꯁꯤꯡ ꯃꯔꯥꯡꯀꯥꯏꯅ ꯐꯪꯕ ꯗꯔꯀꯥꯔ ꯑꯣꯏ ꯏꯁꯤꯡ ꯍꯥꯏꯕꯁꯦ ꯄꯥꯝꯕꯤꯁꯤꯡ ꯑꯗꯨꯒꯤꯗꯃꯛꯇ ꯌꯥꯝꯅ ꯃꯔꯨ ꯑꯣꯏꯕ ꯄꯣꯠꯁꯛ ꯑꯃꯅꯤ ꯏꯁꯤꯡ ꯃꯔꯥꯡꯀꯥꯏꯅ ꯐꯪꯕꯅ ꯑꯩꯅ ꯊꯥꯔꯤꯕ ꯄꯥꯝꯕꯤ ꯑꯗꯣ ꯌꯥꯝꯅ ꯊꯨꯅ ꯆꯥꯎꯕꯗ ꯃꯇꯦꯡ ꯇꯧꯍꯟꯗꯣꯔꯤꯕꯅꯤ ꯑꯅꯤꯁꯨꯕꯗ ꯊꯥꯔꯤꯕ ꯄꯥꯝꯕꯤ ꯑꯗꯨꯒꯤ ꯃꯈꯣꯡꯗ ꯂꯩꯕ ꯑꯃꯣꯠꯄꯥ ꯐꯠꯇ ꯍꯧꯗꯤꯁꯤꯡ ꯑꯗꯣ ꯁꯦꯡꯗꯣꯛꯄꯤꯕ ꯃꯔꯝꯗꯤ ꯌꯨꯝꯗꯒꯤ ꯆꯠꯊꯣꯛ ꯀꯗꯕꯅꯤꯅ ꯑꯃꯣꯠꯄ ꯐꯠꯇ ꯍꯧꯗꯤ ꯑꯗꯣ ꯌꯥꯝꯁꯜꯂꯕꯗꯤ ꯄꯥꯝꯕꯤ ꯑꯗꯨꯒꯤ ꯃꯔꯥ ꯅꯠꯇ꯭ꯔꯒ ꯃꯈꯣꯡ ꯑꯗꯣ ꯁꯣꯛꯆꯤꯜꯍꯜꯂꯛꯏ ꯑꯩꯅ ꯌꯨꯝꯗꯒꯤ ꯆꯠꯊꯣꯛꯈ꯭ꯔꯕꯁꯨ ꯑꯩꯒꯤ ꯏꯃꯨꯡꯗꯨꯗ ꯂꯩꯍꯧꯔꯤꯕ ꯑꯩꯒꯤ ꯏꯃꯨꯡ ꯃꯅꯨꯡꯁꯤꯡꯗ ꯊꯥꯔꯤꯕ ꯄꯥꯝꯕꯤꯁꯤꯡꯗꯨꯕꯨ ꯅꯨꯡꯇꯤꯒꯤ ꯏꯁꯤꯡ ꯆꯥꯏꯕꯤꯅꯕ ꯍꯥꯏꯔꯝꯒꯗꯕꯅꯤ